ꯕꯥꯏꯀꯔꯁꯤꯡꯅ ꯃꯤꯌꯥꯝꯅ ꯑꯃꯨꯛ ꯐꯥꯎ ꯈꯪꯗ꯭ꯔꯤꯕ ꯃꯐꯝ ꯀꯌꯥ ꯃꯁꯛ ꯇꯥꯛꯄꯗꯁꯨ ꯑꯆꯧꯕ ꯃꯇꯦꯡ ꯄꯥꯡꯉꯤ ꯑꯃꯗꯤ ꯇꯨꯔꯤꯁ ꯗꯦꯁꯇꯤꯅꯦꯁꯟ ꯇꯨꯔꯤꯁ ꯗꯦꯁꯇꯤꯅꯦꯁꯟ ꯊꯨꯡꯂꯕ ꯃꯇꯨꯡꯗ ꯑꯩꯈꯣꯏꯅ ꯆꯠꯄ ꯉꯝꯗ꯭ꯔꯕ ꯖꯒꯥꯁꯤꯡ ꯑꯗꯨꯗ ꯕꯥꯏꯀꯔꯁꯤꯡꯅ ꯒꯤ ꯃꯇꯦꯡꯅ ꯆꯠꯇꯨꯅ

ꯅꯦꯆꯔꯒꯤ ꯐꯖꯕ ꯀꯌꯥ ꯑꯃꯗꯤ ꯂꯝꯕꯤꯗ ꯃꯤꯌꯥꯝꯅ ꯊꯦꯡꯅꯔꯤꯕ ꯈꯨꯗꯣꯡꯊꯤꯕ ꯀꯌꯥ ꯑꯗꯨ ꯑꯩꯅ ꯍꯛꯊꯦꯡꯅꯅ ꯏꯁꯥꯅ ꯂꯧꯖꯕ ꯉꯝꯈꯤ ꯑꯗꯨꯅ ꯕꯥꯏꯀꯔꯁꯤꯡ ꯑꯁꯤ ꯑꯩꯈꯣꯏꯅ ꯑꯗꯨꯛꯀꯤ ꯃꯇꯤꯛ ꯊꯥꯒꯠꯅꯤꯡꯉꯥꯏꯅꯤ ꯍꯥꯏꯖꯅꯤꯡꯉꯤ ꯑꯗꯨꯅ ꯃꯤꯌꯥꯝꯅ ꯕꯥꯏꯀꯔꯁꯤꯡ ꯑꯁꯤꯕꯨ ꯏꯁꯥꯒꯤ ꯑꯆꯤꯟꯕ ꯀꯌꯥ ꯀꯥꯏꯊꯣꯛꯇꯨꯅ ꯕꯥꯏꯛ ꯔꯦꯂꯤ ꯁꯤꯜꯂꯛꯄ ꯃꯇꯝꯗ ꯅꯠꯇ꯭ꯔꯒ ꯃꯤꯌꯥꯝꯒꯤ ꯑꯣꯏꯕ ꯈꯨꯗꯣꯡꯆꯥꯕ ꯀꯌꯥ ꯄꯤꯅꯕ ꯍꯣꯠꯅꯕ ꯃꯇꯝꯗ ꯏꯁꯥꯅ ꯑꯉꯝꯕ ꯃꯇꯦꯡ ꯄꯥꯡꯒꯗꯧꯕꯅꯤ